ꯑꯩꯈꯣꯏꯅ ꯚꯥꯔꯠꯇ ꯇꯣꯉꯥꯟ ꯇꯣꯉꯥꯟꯕ ꯖꯥꯇꯤ ꯀꯌꯥ ꯑꯃꯔꯣꯝ ꯄꯨꯟꯁꯤꯟꯗꯨꯅ ꯇꯥꯕ ꯂꯝ ꯑꯃꯅꯤ ꯑꯗꯨꯅ ꯂꯩꯔꯤꯕ ꯚꯥꯔꯠꯇ ꯂꯩꯔꯤꯕ ꯃꯤꯄꯨꯡ ꯈꯨꯗꯤꯡꯃꯛ ꯃꯥꯒꯤ ꯃꯥꯒꯤ ꯖꯥꯇꯤ ꯂꯣꯏꯃꯛ ꯂꯩꯖꯩ ꯈꯔꯈꯛ ꯄꯜꯂꯕꯗ ꯃꯨꯁꯂꯤꯝ ꯍꯤꯟꯗꯨ ꯈ꯭ꯔꯤꯁꯇꯥꯟ ꯚꯨꯗꯤꯖꯝ ꯁꯨꯒꯨꯝꯕ ꯃꯌꯥꯝ ꯑꯃ ꯇꯥꯗꯨꯅ ꯂꯩ ꯑꯗꯨꯅ ꯃꯣꯏꯒꯤ ꯃꯣꯏꯒꯤ ꯀꯜꯆꯔ ꯃꯣꯏꯒꯤ ꯃꯣꯏꯒꯤ ꯑꯥꯏꯗꯦꯟꯇꯤꯇꯤ ꯂꯣꯏꯅ ꯂꯩꯖꯩ ꯃꯣꯏꯒꯤ ꯆꯠꯅ ꯀꯥꯡꯂꯣꯟ ꯃꯣꯏꯒꯤ ꯆꯠꯅꯕꯤ ꯃꯣꯏꯅ ꯀꯔꯤ ꯇꯧꯋꯤ ꯀꯔꯤ ꯁꯦꯠꯂꯤ ꯀꯔꯤ ꯆꯥꯔꯤ ꯖꯥꯇꯤꯈꯨꯗꯤꯡꯃꯛꯀꯤ ꯂꯩ ꯑꯗꯨꯅ ꯖꯥꯇꯤꯈꯨꯗꯤꯡꯃꯛꯀꯤ ꯑꯩꯈꯣꯏꯅ ꯏꯀꯥꯏ ꯈꯨꯝꯅꯐꯝ ꯊꯣꯛꯏ ꯔꯦꯁꯄꯦꯛ ꯇꯧꯐꯝ ꯊꯣꯛꯏ ꯑꯗꯨꯅ ꯖꯥꯇꯤ ꯈꯨꯗꯤꯡꯃꯛꯀꯤ ꯖꯥꯇꯤꯅ ꯄꯤꯔꯤꯕ ꯑꯐꯕꯁꯤ ꯀꯔꯤꯅꯣ ꯍꯥꯏꯕꯀꯥꯟꯗ ꯑꯐꯕ ꯇꯧꯕꯤꯌꯨ ꯐꯠꯇꯕꯗꯒꯤ ꯂꯥꯞꯊꯣꯛꯄꯤꯌꯨ ꯐꯠꯇꯕ ꯇꯧꯕꯤꯒꯅꯨ ꯍꯥꯏꯕ ꯉꯥꯛꯇꯅꯤ ꯑꯩꯅ ꯖꯥꯇꯤ ꯑꯃꯗꯒꯤ ꯑꯃꯗꯒꯤ ꯄꯥꯝꯕ ꯍꯥꯏꯕꯁꯤ ꯑꯩꯈꯣꯏꯅ ꯑꯃꯅ ꯑꯃꯕꯨ ꯔꯦꯁꯄꯦꯛ ꯇꯧꯕ ꯖꯥꯇꯤ ꯑꯃꯅ ꯑꯃꯕꯨ ꯍꯨꯟꯗꯕ ꯖꯥꯇꯤ ꯑꯃꯅ ꯑꯃꯕꯨ ꯔꯦꯁꯄꯦꯛ ꯇꯧꯅꯗꯨꯅ ꯌꯥꯝ ꯅꯨꯡꯁꯤ ꯆꯥꯟꯅꯅ ꯂꯩꯃꯤꯟꯅꯕ ꯃꯁꯤ ꯖꯥꯇꯤ ꯑꯃꯒ ꯑꯃꯒ ꯃꯣꯏ ꯃꯣꯏꯒꯤ ꯆꯠꯅꯕꯤꯗ ꯂꯣꯏꯅ ꯌꯥꯎꯏ ꯑꯗꯨꯅ ꯄꯥꯝꯖꯩ ꯑꯗꯨꯅ ꯖꯥꯇꯤ ꯑꯃꯠꯇꯗ ꯀꯔꯦꯝ ꯀꯊꯥꯏꯅꯕ ꯌꯥꯗꯦ ꯍꯥꯏꯕ ꯑꯁꯤ ꯖꯥꯇꯤ ꯈꯨꯗꯤꯡꯃꯛꯀꯤ ꯂꯥꯏꯔꯤꯛ ꯂꯥꯏꯁꯣꯟꯒꯤ ꯃꯇꯨꯡ ꯏꯟꯅ ꯂꯣꯏꯃꯛ ꯌꯥꯎꯋꯤ ꯖꯥꯇꯤ ꯈꯨꯗꯤꯡꯃꯛꯀꯤ ꯃꯥꯒꯤ ꯃꯥꯒꯤ ꯂꯥꯏꯔꯤꯛ ꯂꯥꯏꯁꯣꯟ ꯂꯣꯏꯃꯛ ꯂꯩꯖꯩ ꯑꯗꯨꯅ ꯃꯥꯒꯤ ꯂꯥꯏꯔꯤꯛ ꯂꯥꯏꯁꯣꯟꯁꯤꯡ ꯑꯗꯨꯗ ꯐꯠꯇꯕ ꯇꯧꯕ ꯌꯥꯗꯦ ꯑꯐꯕ ꯇꯧꯕꯤꯌꯨ ꯃꯤ ꯑꯃꯗ ꯍꯟꯗꯅ ꯌꯦꯡꯕ ꯌꯥꯗꯦ ꯂꯥꯏꯔꯕ ꯃꯇꯦꯡ ꯄꯥꯡꯉꯨ ꯍꯥꯏꯗꯅ ꯂꯥꯏꯔꯤꯛ ꯈꯨꯗꯤꯡꯃꯛꯇ ꯖꯥꯇꯤ ꯈꯨꯗꯤꯡꯃꯛꯀꯤ ꯂꯥꯏꯔꯤꯛ ꯈꯨꯗꯤꯡꯃꯛꯇ ꯂꯣꯏꯃꯛ ꯏꯔꯒ ꯌꯥꯎꯋꯤ ꯑꯗꯨꯅ ꯑꯩꯈꯣꯏꯒꯤ ꯖꯥꯇꯤ ꯃꯌꯥꯝꯅ ꯄꯨꯟꯖꯤꯜꯂꯒ ꯂꯩꯕ ꯂꯝ ꯑꯣꯏ ꯑꯣꯏꯕꯅꯤꯅ ꯈꯠꯅ ꯆꯩꯅꯗꯅꯕ ꯂꯥꯏꯅꯤꯡ ꯂꯥꯏꯁꯣꯟꯗ ꯐꯖꯅ ꯃꯃꯨꯠ ꯇꯥꯅ ꯈꯪꯅ ꯆꯠꯄ ꯃꯤ ꯑꯃꯅ ꯑꯃꯕꯨ ꯏꯖꯠ ꯇꯧꯅꯕ ꯍꯥꯏꯕꯁꯤ ꯃꯊꯧ ꯇꯥꯏ